ꯑꯩꯈꯣꯏꯒꯤ ꯃꯩꯇꯩ ꯅꯨꯄꯤꯒꯤ ꯃꯩꯇꯩ ꯅꯨꯄꯤ ꯀꯌꯥꯅ ꯃꯩꯇꯩ ꯅꯨꯄꯤ ꯀꯌꯥꯅ ꯑꯌꯨꯛ ꯉꯟꯇꯥꯅ ꯍꯧꯒꯠꯂꯒ ꯍꯥꯏꯗꯤ ꯏꯔꯨꯖꯔꯒ ꯐꯖꯅ ꯐꯅꯦꯛꯅꯨꯡ ꯐꯖꯅ ꯂꯥꯏꯒꯤ ꯑꯣꯏꯕ ꯉꯥꯛꯑꯒ ꯂꯥꯏ ꯄꯨꯖꯥꯅꯨꯡ ꯐꯖꯅ ꯊꯥꯜꯂꯒ ꯂꯥꯏ ꯄꯨꯖꯥ ꯂꯥꯏ ꯄꯨꯖꯥ ꯅꯨꯡ ꯐꯖꯅ ꯊꯥꯟꯕ ꯑꯗꯨꯒ ꯅꯨꯡꯗꯥꯡꯋꯥꯏꯔꯝꯒꯤꯁꯨ ꯑꯩꯈꯣꯏꯅ ꯂꯥꯏ ꯐꯖꯅ ꯗꯨꯛ ꯐꯖꯅ ꯊꯥꯜꯂꯒ ꯈꯣꯠꯂꯒ ꯃꯩꯇꯩꯒꯤ ꯆꯠꯅꯕꯤ ꯑꯣꯏꯅ ꯇꯧꯋꯤ ꯑꯗꯨꯒ ꯆꯩꯔꯥꯎꯕ ꯃꯇꯝ ꯆꯩꯔꯥꯎꯕ ꯃꯇꯝꯗꯅ ꯑꯩꯈꯣꯏ ꯆꯩꯔꯥꯎꯕ ꯃꯇꯝꯗꯅ ꯑꯩꯈꯣꯏꯅ ꯐꯤꯔꯣꯟ ꯑꯍꯟꯕ ꯅꯨꯡ ꯁꯦꯠꯂꯒ ꯅꯥꯠꯀꯤ ꯆꯠꯅꯕꯤ ꯐꯤꯔꯣꯟ ꯁꯦꯠꯂꯒ ꯐꯅꯦꯛꯅꯨꯡ ꯐꯖꯅ ꯁꯦꯠꯂꯒ ꯂꯥꯏꯒꯤ ꯑꯣꯏꯕ ꯐꯖꯅ ꯇꯧꯔꯒ ꯊꯣꯡꯒꯥꯟꯗ ꯐꯖꯅ ꯊꯥꯗꯣꯛꯑ ꯈꯣꯠꯂꯒ ꯑꯩꯈꯣꯏꯅ

ꯑꯗꯨꯒ ꯗꯨꯔꯒꯥ ꯄꯨꯖꯥ ꯗꯨꯔꯒꯥ ꯄꯨꯖꯥ ꯑꯁꯤꯅ ꯑꯃꯨꯛ ꯑꯩꯈꯣꯏꯒꯤ ꯅꯥꯠꯀꯤ ꯆꯠꯅꯕꯤ ꯑꯩꯈꯣꯏꯒꯤ ꯗꯨꯔꯒꯥ ꯄꯨꯖꯥ ꯍꯥꯏꯕ ꯑꯁꯤꯅ ꯑꯃꯨꯛ ꯀꯔꯤꯅꯣ ꯍꯥꯏꯕ ꯃꯇꯝꯗ ꯂꯥꯏ ꯀꯩꯅꯣ ꯂꯥꯏ ꯂꯥꯏꯒꯤ ꯃꯣꯏꯒꯤ ꯂꯥꯏ ꯃꯅꯥꯛꯁꯤꯗ ꯑꯩꯈꯣꯏꯅ ꯃꯣꯏꯁꯦ ꯁꯦꯕꯥ ꯐꯖꯅ ꯇꯧꯕ ꯅꯨꯃꯤꯠ ꯈꯔꯅꯤ ꯅꯨꯃꯤꯠ ꯈꯔꯅꯤ ꯇꯧꯔ ꯂꯥꯏꯒꯤ ꯑꯣꯏꯕ ꯁꯦꯕꯥ ꯐꯖꯅ ꯇꯧꯕꯤꯕ ꯑꯗꯨꯒ ꯅꯤꯡꯉꯣꯜ ꯆꯥꯛꯀꯧꯕꯁꯤꯅ ꯅꯤꯡꯉꯣꯜ ꯃꯈꯩ ꯅꯤꯡꯉꯣꯜ ꯃꯈꯩ ꯑꯣꯏꯕꯁꯤꯡꯁꯤꯅ ꯃꯕꯨꯡ ꯃꯧꯄ꯭ꯋꯥ ꯃꯕꯨꯡ ꯃꯧꯄ꯭ꯋꯥꯁꯤꯡꯅ ꯃꯕꯨꯡ ꯃꯧꯄ꯭ꯋꯥꯁꯤꯡꯅ ꯃꯆꯜ ꯑꯣꯏꯕ ꯑꯗꯩ ꯃꯃꯥ ꯃꯄꯥ ꯃꯈꯩꯅ ꯅꯤꯡꯉꯣꯜ ꯆꯥꯛꯀꯧꯔꯒ ꯑꯩꯈꯣꯏꯅ ꯐꯖꯅ ꯐꯤꯔꯣꯜ ꯐꯖꯅ ꯁꯦꯠꯂꯒ ꯂꯥꯛꯑꯒ ꯀꯦꯔꯒ ꯐꯖꯅ ꯂꯥꯛꯑꯒ ꯏꯕꯨꯡ ꯏꯄ꯭ꯋꯥꯁꯤꯡꯒꯤꯗꯃꯛꯇ ꯑꯉꯝꯕ ꯈꯔ ꯑꯉꯝꯕ ꯈꯔ ꯀꯠꯆ ꯑꯉꯝꯕ ꯈꯔ ꯀꯠꯂꯒ ꯈꯣꯠꯂꯒ ꯍꯔꯥꯎ ꯇꯌꯥꯝꯗꯅ ꯆꯥꯛ ꯆꯥꯃꯤꯟꯅꯕ ꯆꯥꯛ ꯆꯥꯃꯤꯟꯅꯕ ꯈꯣꯠꯃꯤꯟꯅꯕ ꯍꯔꯥꯎ ꯇꯌꯥꯝꯅ ꯅꯨꯡꯁꯤꯅꯅ ꯅꯨꯡꯁꯤ ꯆꯥꯟꯅꯅ ꯂꯩ ꯅꯨꯡꯁꯤ ꯆꯥꯟꯅꯅ ꯆꯥꯛꯀꯧꯕ ꯅꯨꯃꯤꯠꯁꯤꯗ ꯑꯩꯈꯣꯏꯅ ꯅꯤꯡꯉꯣꯜ ꯃꯈꯩꯁꯤ ꯅꯤꯡꯉꯣꯜ ꯃꯈꯩꯁꯤꯅ ꯃꯕꯨꯡ ꯃꯧꯄ꯭ꯋꯥꯁꯤꯡꯕꯨ ꯅꯨꯡꯁꯤꯅ ꯃꯃꯥ ꯃꯄꯥꯕꯨ ꯐꯖꯅ ꯅꯨꯡꯁꯤꯕꯤꯕ ꯑꯩꯈꯣꯏ ꯅꯥꯠꯀꯤ ꯆꯠꯅꯕꯤ ꯑꯩꯈꯣꯏꯒꯤ ꯅꯥꯠꯀꯤ ꯆꯠꯅꯕꯤ ꯐꯤꯔꯣꯜ ꯁꯦꯠꯂꯒ ꯆꯠꯄ